ꯐꯥꯔꯝꯗ ꯌꯦꯟ ꯉꯥꯅꯨ ꯂꯣꯏꯔꯤꯕ ꯃꯁꯤꯡ ꯅꯠꯇ꯭ꯔꯒ ꯊꯥꯗꯣꯛꯂꯒ ꯌꯦꯟ ꯉꯥꯅꯨ ꯂꯣꯏꯔꯤꯕꯁꯤꯡꯅ ꯃꯈꯣꯏꯒꯤ ꯌꯦꯟ ꯉꯥꯅꯨꯁꯤꯡꯒꯤꯗꯃꯛꯇ ꯃꯆꯥ ꯑꯣꯜꯍꯟꯕꯒꯤ ꯊꯕꯛ ꯀꯔꯝꯅ ꯄꯥꯡꯊꯣꯛꯄꯒꯦ ꯑꯃꯁꯨꯡ ꯃꯈꯜ ꯈꯪꯕ ꯃꯇꯝꯗ ꯈꯟꯗꯣꯛꯄ ꯇꯧꯕꯁꯤꯡ ꯑꯗꯨ ꯀꯔꯤ ꯀꯔꯤꯅꯣ ꯅꯨꯡꯒꯤ ꯋꯥꯔꯣꯜ ꯖꯦꯅꯦꯇꯤꯛ ꯆꯨꯡ ꯐꯤꯔꯥꯟ ꯑꯁꯤꯅꯆꯤꯡꯕꯁꯤꯡ ꯅꯍꯥꯛꯅ ꯑꯄꯤꯛꯄ ꯑꯉꯥꯡ ꯑꯣꯏꯔꯤꯕ ꯑꯁꯤ ꯃꯇꯧ ꯀꯔꯝꯅ ꯁꯦꯟꯅꯕꯒꯦ ꯐꯥꯔꯝꯗ ꯌꯦꯟ ꯉꯥꯅꯨ ꯊꯝꯕ ꯃꯤꯅ ꯀꯔꯝꯅ ꯃꯣꯏꯒꯤ ꯐꯥꯔꯝꯗ ꯊꯝꯅꯤꯡꯒꯦ ꯌꯦꯟꯒ ꯉꯥꯅꯨꯒꯤ ꯃꯆꯥꯁꯦ ꯍꯥꯏꯕꯁꯦ ꯐꯦꯛꯇ꯭ꯔꯤ ꯃꯌꯥꯝ ꯂꯩ ꯄ꯭ꯔꯗꯛꯁꯤꯡꯒꯤ ꯋꯦꯗꯔꯒꯤꯕꯨꯁꯨ ꯑꯗꯨꯒ ꯂꯩꯔꯤꯕ ꯃꯆꯥꯁꯤꯡꯁꯦ ꯃꯥꯔꯀꯦꯠꯁꯤ ꯗꯤꯃꯥꯟ ꯀꯃꯥꯏꯅ ꯆꯠꯄꯒꯨꯝꯕ ꯑꯣꯏꯒꯦ ꯑꯍꯥꯝꯕꯗꯨꯗ ꯄ꯭ꯔꯗꯛꯁꯤꯡ ꯁꯣ ꯒꯣꯜ

ꯑꯌꯤꯡꯕꯒꯤ ꯀ꯭ꯂꯥꯏꯃꯦꯠꯇ ꯑꯇꯩꯅ ꯋꯥꯔꯝ ꯑꯣꯏꯕ ꯑꯗꯨꯗ ꯐꯕ ꯑꯍꯨꯝꯁꯨꯕꯗ ꯔꯤꯁꯣꯔꯁꯦꯁꯀꯤ ꯗꯁꯨ ꯌꯦꯟꯒ ꯉꯥꯅꯨꯒꯤ ꯖꯥꯠ ꯑꯦꯚꯥꯏꯂꯦꯕꯦꯂꯤꯇꯤꯗꯁꯨ ꯑꯗꯨꯒ ꯄꯩꯁꯥꯒ ꯁ꯭ꯄꯦꯁꯀ ꯌꯥꯝ ꯊꯝꯕ ꯃꯐꯝ ꯃꯔꯤꯁꯨꯕꯗ ꯃꯥꯔꯀꯦꯠꯇ ꯗꯤꯃꯥꯟ ꯍꯥꯏꯕꯗꯤ ꯃꯤ ꯌꯥꯝꯅ ꯀꯩꯒꯤ ꯀꯔꯤ ꯀꯔꯤ ꯖꯥꯠ ꯄꯥꯝꯕ ꯊꯝꯕ ꯉꯝꯕꯗꯨ ꯃꯣꯏꯅ ꯇꯥꯏꯞꯁꯦ ꯊꯝꯅꯤꯡꯕꯗꯨ ꯑꯗꯨꯝ ꯊꯝꯖꯤꯜꯂꯦ ꯃꯉꯥ ꯁꯨꯕꯗ ꯂꯩꯅꯥꯗ ꯁꯤꯕꯗꯒꯤ ꯖꯥꯠ ꯌꯥꯝ ꯈꯪꯕ ꯌꯦꯟꯒ ꯉꯥꯅꯨꯒꯨꯝꯕ ꯑꯗꯨꯒ ꯑꯔꯣꯏꯕꯗꯨꯗ ꯕ꯭ꯔꯤꯠ ꯃꯥꯔꯀꯦꯠꯀꯤ ꯃꯤꯅ ꯄꯥꯏꯕ ꯌꯥꯝꯕ ꯌꯦꯔꯨꯝꯁꯨ ꯑꯣ ꯃꯣꯏꯁꯦ ꯐꯦꯛꯇ꯭ꯔꯤꯗ ꯑꯗꯨꯝ ꯌꯦꯡꯂꯒ ꯄꯤ ꯑꯗꯨꯕꯨ ꯍꯧꯖꯤꯛ ꯑꯩꯈꯣꯏꯗ ꯂꯩꯕꯁꯤꯁꯦ ꯕꯣꯏꯂꯔ ꯑꯗꯨꯝꯕꯁꯦ ꯕ꯭ꯔꯤꯠꯇꯤꯡꯁꯦ ꯌꯥꯝ ꯂꯩ ꯍꯧꯖꯤꯛ ꯖꯔꯁꯤ ꯖꯥꯏꯟ ꯑꯥꯔꯁꯤꯅꯦꯟ ꯗ꯭ꯔꯣꯞꯁ ꯕ꯭ꯔꯤꯠꯁꯤꯡꯒꯨꯝꯕꯁꯦ ꯑꯩꯈꯣꯏ ꯖꯦꯅꯦꯇꯤꯛ ꯑꯣꯏꯅ ꯌꯦꯡꯂꯒ ꯕ꯭ꯔꯤꯠ ꯇꯧꯏ ꯃꯣꯏꯁꯦ ꯁꯥꯏꯁꯀ ꯀꯂꯔꯗꯁꯨ ꯂꯩ ꯔꯦꯇꯤꯡꯗꯁꯨ ꯂꯩ ꯑꯗꯨꯕꯨ ꯃꯥꯒꯤ ꯕ꯭ꯔꯤꯠꯀ ꯕ꯭ꯔꯤꯠ ꯍꯥꯏꯕ꯭ꯔꯤꯠ ꯈ꯭ꯔꯣꯁ ꯍꯥꯏꯕ꯭ꯔꯤꯠꯇꯤꯡꯒꯨꯝꯕꯁꯨ ꯑꯗꯨꯝ ꯌꯦꯡꯂꯒ ꯇꯧꯕꯤ